ꯃꯁꯥꯟꯅꯁꯤꯡ ꯁꯥꯟꯅꯍꯟ ꯃꯇꯝꯗ ꯈꯨꯡꯒꯪꯒꯤ ꯃꯤꯑꯣꯏꯁꯤꯡ ꯑꯁꯤꯅ ꯃꯔꯨ ꯑꯣꯏꯅ ꯀꯥꯅꯕ ꯐꯪꯉꯤꯁꯤ ꯑꯇꯣꯞꯄ ꯑꯩꯈꯣꯏ ꯈꯨꯡꯒꯪ ꯅꯠꯇꯕ ꯑꯩꯈꯣꯏ ꯁꯤꯇꯤ ꯍꯥꯏꯇꯥꯔꯦ ꯁꯤꯇꯤꯒꯨꯝꯕꯗ ꯂꯩꯕ ꯃꯤꯑꯣꯏꯁꯤꯡ ꯑꯁꯤꯗꯤ ꯑꯩꯈꯣꯏꯒꯤ ꯁꯥꯟꯅꯕ ꯁꯥꯟꯅꯕ ꯑꯣꯏꯕꯇꯥꯔꯁꯨ ꯃꯈꯣꯏꯅ ꯁꯥꯟꯅꯔꯛꯄ ꯃꯇꯝꯁꯤꯗ ꯑꯩꯈꯣꯏꯒꯤ ꯍꯥꯏꯗꯤ ꯑꯩꯈꯣꯏ ꯈꯨꯁꯦꯝꯒꯤ ꯑꯣꯏꯕ ꯄꯣꯠꯁꯛꯁꯤꯡ ꯍꯥꯏꯇꯥꯔꯦꯅꯦ ꯑꯩꯈꯣꯏꯒꯤ ꯅꯦꯆꯔꯦꯜ ꯑꯣꯏꯗꯕ ꯑꯩꯈꯣꯏꯒꯤ ꯀꯔꯤ ꯍꯥꯏꯗꯣꯏꯅꯣ ꯍꯥꯏꯕ ꯃꯇꯝꯁꯤꯗ ꯑꯩꯈꯣꯏ ꯁꯝꯅ ꯍꯥꯏꯇꯥꯔꯗꯤ ꯑꯩꯈꯣꯏꯒꯤ ꯄꯣꯔꯇꯤꯟ ꯄꯣꯔꯇꯤꯟꯗꯁꯨ ꯑꯩꯈꯣꯏ ꯍꯥꯟꯅ ꯑꯩꯈꯣꯏ ꯅꯦꯆꯔꯦꯜ ꯑꯣꯏꯅ ꯐꯪꯖꯕ ꯄꯣꯔꯇꯤꯟ ꯅꯠꯇꯕ ꯑꯩꯈꯣꯏꯒꯤ ꯃꯤꯑꯣꯏꯕꯅ ꯁꯦꯝꯖꯔꯒ ꯍꯥꯏꯇꯥꯔꯦ ꯑꯩꯈꯣꯏ ꯏꯁꯥꯁꯤꯗ ꯍꯥꯏꯗꯤ ꯄꯥꯡꯒꯜ ꯍꯦꯟꯅ ꯀꯥꯟꯅꯕ ꯑꯗꯨꯃꯥꯏꯅ ꯁꯦꯃꯛꯄ ꯄꯣꯠꯂꯝꯁꯤꯡ ꯑꯁꯤ ꯆꯥ ꯈꯣꯠꯂꯒ ꯂꯩ ꯍꯥꯏꯗꯤ ꯁꯤꯇꯤ ꯃꯆꯥꯅ ꯍꯥꯏꯗꯤ ꯁꯥꯟꯅꯔꯣꯏꯁꯤꯡ ꯑꯁꯤꯅ ꯑꯁꯨꯝꯕꯁꯤ ꯆꯥ ꯈꯣꯠꯂꯒ ꯁꯥꯟꯅꯕꯁꯤꯅ ꯃꯔꯝ ꯑꯣꯏꯔꯒ ꯃꯈꯣꯏ ꯁꯥꯟꯅꯖꯔꯒꯁꯨ ꯃꯁꯥ ꯐꯖꯔꯒꯁꯨ ꯑꯩꯈꯣꯏ ꯐꯔꯤꯕ ꯄꯣꯠ ꯑꯗꯨ ꯀꯨꯏꯅ ꯂꯥꯁꯇꯤꯡ ꯑꯣꯏꯗꯕ ꯍꯥꯏꯇꯥꯔꯦ ꯍꯥꯏꯗꯤ ꯃꯇꯝ ꯈꯔꯒꯤ ꯑꯣꯏꯕ ꯄꯣꯠ ꯑꯣꯏ ꯑꯗꯣ ꯑꯩꯈꯣꯏ ꯈꯨꯡꯒꯪꯗ ꯂꯩꯖꯔꯤꯕ ꯑꯩꯈꯣꯏ ꯁꯥꯟꯅꯔꯣꯏꯁꯤꯡ ꯑꯁꯤꯗꯤ ꯑꯗꯨꯒꯨꯝꯕ ꯄꯣꯠꯂꯝꯁꯤꯡ ꯑꯁꯤ ꯃꯃꯟꯁꯨ ꯇꯥꯡꯕ ꯑꯃꯗꯤ ꯂꯩꯕ ꯉꯝꯖꯗꯕꯁꯤꯅ ꯃꯔꯝ ꯑꯣꯔꯒ ꯑꯩꯈꯣꯏꯒꯤ ꯅꯍꯥꯟꯋꯥꯏꯗꯒꯤ ꯑꯩꯈꯣꯏ ꯐꯪꯖꯔꯛꯄ ꯅꯦꯆꯔꯦꯜ ꯑꯣꯏꯕ ꯄꯣꯠ ꯑꯈꯣꯏ ꯂꯐꯣꯏ ꯑꯣꯏꯒꯦꯔ ꯁꯪꯒꯣꯝ ꯑꯣꯏꯕꯇꯥꯔꯁꯨ ꯑꯩꯈꯣꯏ ꯁꯟꯗꯒꯤ ꯑꯁꯦꯡꯕ ꯁꯟꯗꯒꯤ ꯁꯨꯝꯖꯕ ꯁꯪꯒꯣꯝꯒꯨꯝꯕ ꯑꯈꯣꯏꯒꯤ ꯆꯥꯅꯥ ꯑꯈꯣꯏ ꯏꯪꯈꯣꯜꯗ ꯐꯪꯖꯕ ꯍꯥꯏꯗꯤ ꯑꯩꯈꯣꯏꯒꯤ ꯀꯦꯃꯤꯀꯦꯜ ꯌꯥꯎꯗꯕ ꯄꯣꯠꯂꯝꯁꯤꯡꯅ ꯁꯦꯝꯖꯕ ꯑꯩꯈꯣꯏ ꯃꯍꯩ ꯃꯔꯣꯡ ꯁꯨꯝꯕ ꯄꯣꯔꯇꯤꯟ ꯑꯣꯏꯇꯥꯔꯒꯁꯨ ꯁꯨꯝꯕꯁꯦ ꯆꯥꯔꯒ ꯁꯥꯟꯅꯔꯛꯄ ꯃꯇꯝ ꯁꯥꯟꯅꯔꯛꯄꯅ ꯃꯔꯝ ꯑꯣꯏꯔꯒ ꯍꯥꯏꯇꯥꯔꯦꯅꯦ ꯑꯩꯈꯣꯏꯒꯤ ꯑꯇꯣꯞꯄ ꯑꯩꯈꯣꯏ ꯁꯤꯇꯤꯗ ꯂꯩꯕ ꯃꯁꯥꯟꯅꯁꯤꯡ ꯑꯁꯤꯗꯒꯤ ꯃꯈꯣꯏꯅ ꯌꯥꯝ ꯊꯤꯅ ꯍꯦꯟꯅ ꯍꯥꯏꯗꯤ ꯀꯨꯏꯅ ꯆꯠꯂꯤ ꯍꯥꯏꯗꯤ ꯃꯁꯥ ꯃꯎꯨꯗꯣ ꯐꯕ ꯑꯣꯏꯕꯇꯥꯔꯒꯁꯨ ꯃꯇꯝ ꯀꯨꯏꯅ ꯑꯗꯨꯝ ꯐꯗꯨꯅꯇ ꯂꯩ ꯍꯥꯏꯗꯤ ꯊꯥꯎ ꯊꯨꯝꯅ ꯆꯤꯡꯕ ꯑꯍꯦꯟꯕ ꯐꯠꯇꯕ ꯄꯣꯠꯂꯝꯁꯤꯡ ꯑꯁꯤ ꯁꯤꯖꯤꯟꯅꯗ꯭ꯔꯕꯅꯤꯅ ꯀꯣ ꯃꯄꯥꯡꯒꯟ ꯍꯦꯟꯅ ꯀꯜꯍꯟꯕ ꯃꯁꯥ ꯃꯎ ꯐꯤꯠ ꯑꯣꯏꯍꯟꯕ ꯃꯁꯛ ꯃꯆꯨ ꯍꯥꯏꯗꯤ ꯁꯦꯡꯍꯟꯕꯗ ꯑꯩꯈꯣꯏꯒꯤ ꯈꯨꯡꯒꯪꯒꯤ ꯁꯥꯟꯅꯔꯣꯏꯁꯤꯡ ꯑꯁꯤꯅ ꯑꯗꯨꯛꯀꯤ ꯃꯇꯤꯛ ꯍꯦꯜꯂꯤ